ꯍꯣꯏ ꯑꯇꯤꯌꯥꯗ ꯊꯣꯛꯄ ꯊꯧꯗꯣꯛꯁꯤꯡ ꯑꯩꯅ ꯑꯉꯥꯡ ꯈꯔ ꯑꯣꯏꯔꯤꯉꯩꯗ ꯗꯥꯛ ꯀꯔꯤ ꯄ꯭ꯂꯥꯅꯦꯠ ꯑꯃ ꯊꯣꯡꯒꯥꯏꯅꯒꯗꯧꯔꯦ ꯑꯩꯈꯣꯏꯒꯤ ꯄ꯭ꯔꯤꯊꯤꯕꯤꯗ ꯊꯦꯡꯒꯥꯏꯗꯧꯔꯦ ꯈꯣꯠꯇꯧꯔꯦ ꯍꯥꯏꯕꯗꯤ ꯇꯥꯏ ꯑꯗꯨꯕꯨ ꯑꯩ ꯀꯥ ꯍꯦꯟꯅꯗꯤ ꯈꯪꯖꯍꯧꯗ꯭ꯔꯦ ꯁꯤꯒꯨꯝꯕ ꯀꯣꯃꯦꯠꯁꯤꯅ ꯇꯥꯔꯒꯗꯤ ꯑꯩꯈꯣꯏꯒꯤ ꯄ꯭ꯔꯤꯊꯤꯕꯤꯁꯦ ꯄꯨꯡꯇꯨꯝ ꯇꯨꯝꯈꯤꯗꯣꯏꯅꯦ ꯀꯥꯏꯅ ꯍꯥꯏꯕꯗꯤ ꯇꯥꯏ ꯑꯗꯨꯕꯨ ꯑꯀꯨꯞꯄ ꯃꯔꯣꯜꯗꯤ ꯑꯩꯈꯣꯏ ꯃꯇꯝꯗꯨꯗ ꯈꯪꯍꯧꯗ꯭ꯔꯦ ꯑꯗꯨꯕꯨ ꯍꯧꯖꯤꯛ ꯍꯧꯖꯤꯛ ꯊꯣꯛꯈꯤꯕ ꯆꯍꯤ ꯆꯍꯤ ꯑꯃꯨꯛꯀꯤ ꯃꯃꯥꯡꯗ ꯑꯩꯈꯣꯏꯒꯤ ꯄ꯭ꯂꯥꯅꯦꯠ ꯑꯩꯈꯣꯏꯒꯤ ꯎꯄꯒ꯭ꯔꯍ ꯍꯥꯏ ꯇꯥꯔꯦ ꯊꯥꯁꯤꯒꯤ ꯃꯅꯥꯛꯇ ꯌꯥꯝ ꯅꯛꯄ ꯊꯋꯥꯟ ꯃꯤꯆꯥꯛ ꯈꯔꯅ ꯊꯣꯛꯑꯒ ꯎꯒꯤꯕꯗꯤ ꯑꯩꯈꯣꯏ ꯎꯈꯔꯦ ꯀꯔꯤꯅꯣ ꯍꯥꯏꯕꯗꯤ ꯈꯪꯖꯍꯧꯗ꯭ꯔꯦ